ꯑꯥ ꯇꯥꯕ꯭ꯔꯣ ꯑꯣ ꯇꯥꯕ꯭ꯔꯣ ꯑꯩꯁꯦ ꯀꯪꯂꯥ ꯀꯪꯂꯥꯗ ꯑꯥ ꯀꯩꯅꯣ ꯇꯧꯕꯀꯣ ꯑꯗꯣ ꯀꯪꯂꯥꯁꯦ ꯅꯨꯡꯇꯤꯒꯤ ꯍꯥꯡꯕ꯭ꯔ ꯀꯃꯥꯏꯅ ꯇꯧꯋꯦ ꯑꯥ ꯑꯗꯣ ꯄꯨꯡ ꯑꯥ ꯑꯣ ꯑꯗꯣ ꯄꯨꯡ ꯀꯌꯥꯗꯒꯤ ꯍꯥꯡꯒꯅꯤ ꯀꯌꯥꯗ ꯂꯣꯜꯂꯤ ꯎꯝ ꯑꯗꯣ ꯇꯤꯛꯀꯦꯠ ꯃꯃꯜꯗꯤ ꯀꯌꯥ ꯑꯣꯏꯒꯦ ꯑꯥ ꯆꯪ ꯈꯣꯡ ꯆꯪꯕꯗꯤ ꯈꯣꯡꯅ ꯆꯪꯉꯒꯦ ꯃꯅꯨꯡ ꯆꯪꯕꯗꯤ ꯑꯥ ꯃꯅꯨꯡꯗ ꯈꯥꯝꯃꯦ ꯒꯥꯔꯤ ꯑꯥ ꯑꯗꯣ ꯃꯅꯨꯡꯗ ꯁꯥꯏꯀꯜꯗ ꯁꯥꯏꯀꯜꯗ ꯀꯣꯏꯕꯗꯣ

ꯑꯥꯎ ꯁꯥꯏꯀꯜ ꯊꯧꯕꯁꯦ ꯄꯨꯡꯗ ꯀꯌꯥ ꯂꯧꯒꯅꯤ ꯎꯝ ꯑꯗꯣ ꯀꯔꯤ ꯀꯔꯤ ꯌꯦꯡꯐꯝ ꯂꯩꯒꯦ ꯀꯪꯂꯥꯁꯦ ꯑꯗꯨ ꯈꯔ ꯐꯖꯕ ꯂꯥꯏꯒꯤ ꯑꯣꯏꯕ ꯑꯥ ꯑꯥ ꯑꯥ ꯑꯣ ꯑꯗꯣ ꯁꯟꯗꯦ ꯈꯛꯅꯤꯀꯣ ꯊꯣꯡ ꯂꯣꯟꯂꯤꯁꯦ ꯑꯗꯨꯗꯤ ꯑꯥ ꯑꯗꯨ ꯁꯥꯇ꯭ꯔ ꯃꯈꯩꯗꯤ ꯗ꯭ꯔꯦꯁ ꯁꯦꯠꯂꯒ ꯑꯗꯨꯝ ꯆꯪꯉꯛꯄ ꯌꯥꯗꯣꯏꯔ ꯀꯃꯥꯏꯅ ꯇꯧꯋꯤ ꯑꯣ ꯑꯗꯣ ꯀꯪꯂꯥ ꯃꯅꯨꯡꯗ ꯃꯣꯏ ꯍꯥꯟꯅꯒꯤ ꯑꯔꯤꯕ ꯂꯩꯔꯝꯕ ꯄꯣꯠ ꯆꯩ ꯃꯈꯩꯁꯦ ꯐꯣꯇꯣ ꯀꯥꯞꯄ ꯌꯥꯕ꯭ꯔꯥ ꯑꯥ ꯑꯣ ꯑꯗꯣ ꯃꯅꯨꯡꯗ ꯑꯗꯨꯝ ꯑꯆꯥꯄꯣꯠ ꯆꯥꯐꯝꯒꯨꯝꯕꯗꯤ ꯂꯩꯕ꯭ꯔꯥ ꯅꯠꯇ꯭ꯔ ꯁꯨꯝ ꯉꯥꯏꯍꯥꯛ ꯇꯪ ꯄꯣꯊꯥꯕꯗ ꯆꯥ ꯊꯛꯐꯝ ꯑꯗꯨꯃꯥꯏꯅꯁꯨ ꯂꯩꯕ꯭ꯔꯥ ꯀꯃꯥꯏꯅ ꯇꯧꯋꯤ ꯑꯣ ꯍꯣꯏ ꯈꯪꯖꯗ ꯍꯣꯏ ꯂꯥꯏꯐꯝꯗ ꯂꯥꯛꯄꯅꯤꯅ ꯈꯪꯗꯗꯅ ꯁꯨꯝ ꯍꯪꯕꯅꯤꯀꯣ

ꯑꯣ ꯍꯣꯏ ꯑꯗꯨꯗꯤ ꯑꯩꯈꯣꯏ ꯍꯌꯦꯡ ꯑꯗꯨꯝ ꯑꯩꯈꯣꯏ ꯃꯁꯦꯜ ꯍꯥꯏꯅꯔꯒ ꯑꯗꯨꯝ ꯃꯇꯝ ꯌꯦꯡꯉꯥꯒ ꯑꯗꯨꯝ ꯂꯥꯛꯑꯒꯦ ꯑꯥ ꯍꯣꯏ ꯍꯣꯏ ꯐꯣꯟ ꯄꯥꯏꯕꯤꯔꯛꯄꯩꯗꯃꯛꯇ ꯌꯥꯝ ꯅꯨꯡꯉꯥꯏꯖꯔꯦ ꯑꯥ ꯊꯝꯃꯒꯦ